ꯅꯨꯡꯉꯥꯏꯔꯤꯌꯦ ꯚꯥꯏ ꯅꯪꯗꯤ ꯀꯃꯥꯏ ꯇꯧꯔꯤ ꯑꯣ ꯌꯥꯏꯅꯦ ꯚꯥꯏ ꯆꯠꯁꯤꯅꯦ ꯑꯥ ꯎꯝ ꯑꯗꯨ ꯒꯥꯔꯤꯗꯤ ꯚꯥꯏ

ꯎꯝ ꯑꯩꯁꯨ ꯆꯠꯇ꯭ꯔꯤꯅꯦ ꯋꯤꯜꯁꯟ ꯄꯨꯁꯦ ꯗꯥꯂꯤꯝꯁꯨ ꯌꯥꯏ ꯎꯝ ꯎꯝ ꯃꯤ ꯆꯟꯗ꯭ꯔꯁꯨ ꯑꯩꯒꯤꯁꯨ ꯒꯥꯔꯤ

ꯍꯣꯏꯗꯥ ꯎꯝ ꯍꯥꯞꯀꯗꯧꯕꯁꯤꯗꯤ ꯍꯧꯖꯤꯛ ꯑꯩꯈꯣꯏꯅ ꯍꯥꯏꯕꯗꯣ ꯗꯥꯂꯤꯝꯅꯦ ꯋꯤꯜꯁꯟꯅꯦ ꯕꯨꯡꯉꯣꯁꯨ ꯌꯥꯏ ꯃꯣꯁꯤꯟꯐꯥꯁꯨ ꯍꯥꯞꯄ ꯌꯥꯏ ꯒꯥꯔꯤ ꯆꯟꯗ꯭ꯔꯁꯨ ꯑꯩꯒꯤꯁꯨ ꯂꯩꯌꯦ ꯑꯣ ꯚꯥꯏ ꯑꯗꯨ ꯅꯨꯃꯤꯠ ꯀꯌꯥ ꯂꯦꯛꯀꯗꯕ꯭ꯔꯣ ꯎꯝ ꯍꯣꯏ ꯍꯣꯏ ꯚꯥꯏ ꯍꯣꯏ ꯑꯣꯀꯦ ꯑꯣꯀꯦ